ꯏꯝꯐꯥꯜ ꯋꯦꯁꯇ ꯆꯍꯤ ꯌꯥꯝꯂꯛꯑꯕ ꯁꯤꯅꯤꯌꯔ ꯁꯤꯇꯤꯖꯟꯁꯤꯡ ꯁꯤꯁꯦ ꯃꯣꯏꯍꯣ ꯃꯣꯏꯁꯦ ꯐꯥꯏꯅꯦꯟꯁꯦꯜꯂꯤ ꯍꯣꯏ ꯐꯥꯏꯅꯦꯟꯁꯦꯜꯂꯤ ꯍꯥꯟꯅ ꯊꯣꯛꯑꯝꯕ ꯑꯗꯨꯃꯥꯏꯅ ꯊꯣꯛꯂꯛꯇꯕ ꯄꯩꯁꯥ ꯊꯣꯛꯐꯝ ꯂꯩꯔꯛꯇꯕ ꯁꯨꯕ ꯅꯣꯝꯕ ꯉꯝꯃꯛꯇꯕ ꯁꯤꯒꯤ ꯑꯋꯥꯕꯁꯦ ꯈꯒꯗꯤ ꯂꯣꯏꯅ ꯂꯩ ꯄꯦꯟꯁꯤꯟ ꯆꯥꯍꯧꯗꯕ ꯑꯦꯁꯄꯤꯁꯦꯜꯂꯤ ꯄꯦꯟꯁꯟꯒꯤ ꯄ꯭ꯂꯥꯟ ꯂꯩꯍꯧꯗꯕ ꯑꯦꯟꯗ ꯑꯃ ꯀꯩꯍꯥꯏꯇꯥꯔꯦ ꯃꯆꯥꯁꯤꯡꯗ ꯄꯩꯁꯥ ꯌꯥꯝ ꯊꯣꯛꯇꯕ ꯑꯍꯟꯁꯤꯡꯗꯨꯗꯤ ꯑꯗꯨꯝ ꯐꯥꯏꯅꯦꯟꯁꯦꯜꯂꯤ ꯈꯒꯗꯤ ꯁ꯭ꯇ꯭ꯔꯒꯜ ꯇꯧꯏ ꯁ꯭ꯇ꯭ꯔꯒꯜ ꯇꯧꯔꯁꯨ ꯍꯧꯖꯤꯛꯇꯤ ꯁꯔꯀꯥꯔꯒꯤ ꯁꯥꯏꯠꯇꯒꯤ ꯏꯟꯗꯤꯔꯥ ꯒꯥꯟꯗꯤ ꯋꯤꯗꯣ ꯄꯦꯟꯁꯟ ꯁ꯭ꯀꯤꯝ ꯑꯃꯁꯨ ꯐꯪꯏ ꯁꯤꯅ ꯋꯤꯗꯣꯋꯔꯁꯤꯡꯁꯦ ꯊꯥ ꯊꯥ ꯈꯨꯗꯤꯡꯒꯤ ꯄꯩꯁꯥ ꯈꯒ ꯆꯪꯂꯛꯄ ꯁꯣ ꯋꯤꯗꯣꯗ ꯑꯉꯥꯡ ꯑꯣꯏꯒꯦꯔ ꯑꯍꯟ ꯑꯣꯏꯒꯦꯔ ꯃꯣꯏꯒꯤ ꯊꯥ ꯊꯥꯒꯤ ꯏꯟꯀꯝ ꯃꯆꯥ ꯑꯃꯗꯤ ꯈꯒ ꯄ꯭ꯔꯣꯕꯥꯏꯗ ꯇꯧꯏ ꯑꯗꯒꯤ ꯏꯟꯗꯤꯔꯥ ꯒꯥꯟꯗꯤ ꯑꯣꯜ ꯑꯦꯖ ꯄꯦꯟꯁꯟ ꯁ꯭ꯀꯤꯝ ꯑꯅ ꯑꯃꯁꯨ ꯂꯩ ꯁꯤꯗꯁꯨ ꯑꯍꯟꯁꯤꯡ ꯌꯥꯝꯅ ꯁꯤꯅꯤꯌꯔ ꯑꯣꯏꯔꯕ ꯑꯍꯟꯁꯤꯡꯁꯦ ꯊꯥ ꯊꯥꯒꯤ ꯑꯗꯨꯝ ꯌꯥꯝꯅ ꯁꯣꯜꯂꯕꯁꯤꯡꯁꯦ ꯁꯤ ꯈꯜꯂ ꯈꯜꯂꯒ ꯑꯗꯨꯝ ꯊꯥ ꯊꯥꯒꯤ ꯄꯩꯁꯥ ꯈꯔꯗꯤ ꯐꯪꯉꯦ ꯑꯁꯤꯃꯛꯅ ꯃꯣꯏ ꯈꯔ ꯈꯔꯗꯤ ꯑꯗꯨꯝ ꯀꯣꯟꯅꯖꯕꯖꯥꯠꯅꯦ